ꯃꯅꯨꯡ ꯍꯟꯖꯟꯕꯗ ꯂꯩꯕ ꯃꯐꯝꯁꯤꯡꯁꯦ ꯃꯣꯏꯒꯤ ꯃꯌꯥꯝ ꯄꯨꯟꯁꯟꯂꯒ ꯁꯥꯟꯅ ꯈꯣꯠꯅꯕꯗ ꯁ꯭ꯄꯣꯔꯠꯇ ꯐꯨꯠꯕꯣꯜꯗ ꯌꯥꯝꯅ ꯅꯨꯡꯉꯥꯏꯕ ꯑꯗꯨꯒꯨꯝꯕ ꯑꯣꯏ ꯑꯗꯨꯒ ꯃꯈꯣꯏ ꯃꯌꯥꯝ ꯄꯨꯟꯁꯤꯜꯂꯒ ꯑꯗꯒꯤ ꯗꯨꯀꯥꯟ ꯀꯔꯤ ꯀꯔꯥ ꯍꯥꯡꯕꯗ ꯑꯣꯏꯔꯣ ꯁꯨꯃꯥꯏꯅ ꯇꯧꯔꯒ ꯃꯌꯥꯝꯅ ꯇꯧꯔꯒ ꯑꯩꯈꯣꯏ ꯌꯥꯝ ꯅꯨꯡꯉꯥꯏꯅ ꯃꯇꯝ ꯂꯦꯟꯈꯤ